ꯂꯥꯛ ꯃꯉꯥ ꯂꯤꯁꯤꯡ ꯅꯤꯐꯨꯅꯤꯊꯣꯏꯒ ꯆꯥꯅꯤꯄꯥꯟ ꯁꯨꯞꯅ ꯃꯧꯗ꯭ꯔꯥꯒ ꯅꯤꯊꯣꯏ ꯂꯥꯛ ꯇꯔꯦꯠ ꯂꯤꯁꯤꯡ ꯀꯨꯟ ꯆꯥꯝꯃ ꯁꯨꯞꯅ ꯌꯥꯡꯈꯩ ꯃꯥꯊꯣꯏ ꯂꯥꯛ ꯇꯔꯨꯛ ꯂꯤꯁꯤꯡ ꯀꯨꯟꯊ꯭ꯔꯥꯒ ꯍꯨꯝꯗꯣꯏ ꯆꯍꯨꯝ ꯁꯨꯞꯅ ꯃꯔꯤꯐꯨ ꯂꯥꯛ ꯅꯤꯄꯥꯟ ꯂꯤꯁꯤꯡ ꯃꯧꯗ꯭ꯔꯥꯒ ꯃꯥꯊꯣꯏ ꯆꯅꯤ ꯁꯨꯞꯅ ꯅꯤꯄꯥꯟ ꯂꯥꯛ ꯃꯥꯄꯟ ꯂꯤꯁꯤꯡ ꯅꯦꯝꯐꯨ ꯆꯥꯇ꯭ꯔꯦꯠꯀ ꯁꯨꯞꯅ ꯅꯤꯐꯨ ꯃꯉꯥ